ꯑꯣ ꯍꯜꯂꯣ ꯑꯥꯎ ꯃꯥꯅꯤ ꯀꯔꯤ ꯇꯥꯛꯄꯤꯒꯗꯕ ꯑꯥ ꯍꯪꯕꯤꯌꯨ ꯍꯧꯕꯤꯌꯨ ꯑꯧ ꯌꯥꯏ ꯌꯥꯏ ꯀꯩꯁꯨ ꯀꯥꯏꯗꯦ ꯑꯗꯣ ꯑꯩꯈꯣꯏꯒꯤ ꯍꯌꯦꯡꯁꯦ ꯄꯨꯡ ꯀꯌꯥ ꯑꯗꯨꯋꯥꯏ ꯑꯣꯏꯗꯣꯏꯅꯣ ꯍꯥꯏꯗꯨꯁꯨ ꯍꯥꯏꯐꯦꯠ ꯍꯥꯏꯕꯤꯌꯣ ꯑꯗꯨꯝ

ꯑꯆꯁꯥ ꯑꯆꯁꯥ ꯑꯣꯀꯦ ꯑꯣꯀꯦ ꯑꯗꯨꯗꯤ ꯏꯕꯤꯅꯤꯡꯁꯤꯗꯤ ꯑꯩꯈꯣꯏꯒꯤ ꯑꯗꯨꯝ ꯑꯩꯈꯣꯏ ꯅꯨꯡꯁꯥꯒ ꯇꯥꯔꯛꯄ ꯁ꯭ꯋꯥꯏ ꯑꯣꯏꯗꯣꯏ ꯅꯠꯇ꯭ꯔꯥ ꯑꯣ ꯅꯨꯡꯁꯥ ꯇꯥꯔꯛꯄ ꯑꯩꯈꯣꯏ ꯅꯨꯡꯁꯥ ꯆꯪꯈꯤꯕꯒꯤ ꯁ꯭ꯋꯥꯏꯗꯗꯤ ꯑꯩꯈꯣꯏꯒꯤ ꯕꯣꯠꯀꯤ ꯄ꯭ꯔꯥꯏꯖꯁꯦ ꯈꯤꯇꯪ ꯑꯩꯈꯣꯏ ꯍꯦꯟꯒꯠꯄ ꯍꯥꯏꯇꯥꯔꯦꯀꯣ ꯑꯥ ꯁꯦꯞꯇꯤꯒꯤꯗꯤ ꯀꯔꯤꯝ ꯈꯜꯂꯨꯅꯨ ꯑꯩꯈꯣꯏꯒꯤ ꯇꯤꯇꯥꯅꯤꯛꯇ ꯌꯥꯎꯈꯤꯕ ꯁꯦꯞꯇꯤꯗꯨꯃꯛ ꯑꯩꯈꯣꯏꯗ ꯌꯥꯎꯈꯤ ꯀꯔꯤꯝ ꯈꯟꯒꯅꯨ ꯂꯥꯏꯐ ꯑꯗꯨꯝ ꯕꯣꯠ ꯌꯥꯎꯒꯅꯤ ꯑꯦꯛꯁꯇ꯭ꯔꯥ ꯑꯩꯈꯣꯏꯒꯤ ꯑꯗꯨꯝ ꯏꯟꯖꯤꯟ ꯌꯥꯎꯒꯅꯤ ꯀꯔꯤꯝꯇ ꯈꯟꯒꯅꯨ ꯀꯔꯤꯝ ꯅꯨꯡꯁꯥ ꯊꯤꯅꯤꯡꯉꯥꯏ ꯂꯩꯇꯦ ꯁꯦꯐꯇꯤꯒꯤꯗꯃꯛꯇꯗꯤ ꯍꯥꯏꯅꯤ ꯄꯨꯡ ꯑꯃꯗ ꯑꯉꯥꯡ ꯑꯣꯏꯕ ꯇꯥꯔꯒꯗꯤ ꯄꯩꯁꯥꯁꯦ ꯑꯩꯈꯣꯏ ꯂꯨꯄꯥ ꯆꯥꯥꯝꯃꯉꯥ ꯆꯥꯝꯃꯉꯥ ꯂꯧꯋꯤ ꯑꯗꯨꯗꯨꯒ ꯑꯍꯟ ꯑꯣꯏꯕ ꯇꯥꯔꯒꯗꯤ ꯆꯍꯤ ꯑꯩꯈꯣꯏꯒꯤ ꯑꯦꯗꯜ ꯍꯥꯏꯇꯥꯔꯦꯀꯣ ꯑꯩꯠꯇꯤꯟ ꯄ꯭ꯂꯁ ꯍꯥꯏꯇꯥꯔꯦ ꯑꯩꯠꯇꯤꯟ ꯄ꯭ꯂꯁ ꯃꯈꯩꯁꯤꯗꯤ ꯈꯤꯇꯪ ꯍꯦꯜꯂꯦ ꯍꯥꯏꯇꯥꯔꯦ ꯑꯗꯨꯝ ꯋꯥꯟ ꯄꯣꯏꯟ ꯐꯥꯏꯕ ꯑꯗꯨꯃꯥꯏꯅ ꯂꯥꯛꯀꯅꯤ ꯑꯗꯣ ꯐꯦꯃꯤꯂꯤꯒꯤ ꯑꯣꯏꯅꯗꯤ ꯐꯦꯃꯤꯂꯤꯒꯤ ꯕꯨꯛ ꯇꯧꯕ ꯍꯥꯏꯇꯥꯔꯒꯗꯤ ꯑꯗꯨꯝ ꯐꯦꯃꯤꯂꯤꯁꯤ ꯃꯤ ꯀꯌꯥꯝ ꯂꯥꯛꯇꯣꯏꯅꯣ ꯍꯥꯏꯕꯗꯨꯁꯨ ꯍꯥꯏꯐꯦꯠ ꯍꯥꯏꯕꯤꯌꯨ ꯑꯗꯨꯒ ꯑꯩꯈꯣꯏꯅ ꯕꯣꯠ ꯑꯃꯈꯛꯇꯪꯗ ꯆꯜꯂꯣꯏꯗꯧꯕ ꯑꯣꯏꯔꯒꯗꯤ ꯑꯇꯣꯞꯄꯁꯨ ꯑꯗꯨꯝ ꯑꯩꯈꯣꯏ ꯑꯦꯛꯁꯇ꯭ꯔꯥ ꯑꯗꯨꯝ ꯑꯦꯔꯦꯟꯖ ꯇꯧꯅꯤꯡꯉꯥꯏꯒꯤ ꯑꯥ ꯑꯠꯆꯥ ꯑꯠꯆꯥ ꯑꯗꯨ ꯑꯣꯏꯔꯗꯤ ꯀꯩꯁꯨ ꯀꯥꯏꯗꯦ ꯀꯩꯁꯨ ꯀꯥꯏꯗꯦ ꯑꯣ ꯌꯥꯏ ꯌꯥꯏ ꯀꯔꯤꯁꯨ ꯀꯥꯏꯗꯦ ꯕꯨꯛꯀꯤꯡ ꯑꯗꯨꯝ ꯍꯧꯖꯤꯛ ꯑꯗꯨꯝ ꯇꯧꯕꯤꯔꯣ ꯑꯗꯨꯅ ꯐꯅꯤ ꯑꯣꯀꯦ ꯑꯣꯀꯦ ꯑꯥ